ꯖꯨꯂꯣꯖꯤꯗꯤ ꯀꯗꯥꯏ ꯂꯩꯕꯤꯕꯒꯦ ꯌꯦꯡ ꯆꯠꯅꯤꯡꯗ꯭ꯔꯣ ꯆꯧꯁꯤꯗꯅ ꯑꯣ ꯑꯗꯨ ꯑꯥ ꯑꯣ ꯑꯣ ꯑꯗꯨꯗꯤ ꯑꯧ ꯍꯣꯏ ꯑꯣꯖꯥꯖꯨ ꯖꯨꯂꯥꯛꯄꯤꯐꯥꯎꯕꯇꯪ ꯌꯦꯡꯉꯨꯁꯤꯗꯅ ꯑꯣꯖꯥꯒ ꯑꯩꯈꯣꯏ ꯄꯨꯟꯅ ꯑꯣ ꯐꯔꯦ ꯅꯣꯡꯃ ꯍꯥꯏꯅꯔꯁꯤꯀꯣ ꯑꯥ ꯅꯣꯡꯃ ꯇꯥꯔꯤꯛ ꯍꯥꯏꯅꯔꯁꯤ ꯍꯣꯏ ꯍꯣꯏ ꯐꯔꯦ ꯐꯔꯦ